ꯃꯅꯤꯄꯨꯔꯒꯤ ꯃꯅꯤꯄꯨꯔꯤ ꯂꯣꯜ ꯑꯁꯤ ꯑꯩꯈꯣꯏꯒꯤ ꯑꯍꯜ ꯂꯃꯟ ꯏꯄꯥ ꯏꯄꯨꯁꯤꯡꯅ ꯌꯥꯝꯅ ꯂꯨꯅ ꯌꯥꯝꯅ ꯂꯨꯝꯅ ꯂꯧꯔꯝꯕꯅ ꯃꯔꯝ ꯑꯣꯏꯔꯒ ꯉꯁꯤꯐꯥꯎꯕꯗ ꯏꯟꯗꯤꯌꯥꯒꯤ ꯃꯐꯝ ꯈꯨꯗꯤꯡꯃꯛꯇ ꯃꯅꯤꯄꯨꯔꯒꯤ ꯂꯣꯟ ꯑꯁꯤꯕꯨ ꯑꯗꯨꯃꯛ ꯃꯤꯌꯥꯝꯅ ꯈꯪꯅꯔꯤ ꯑꯃꯁꯨꯡ ꯍꯧꯖꯤꯛꯁꯨ ꯃꯅꯤꯄꯨꯔꯒꯤ ꯂꯣꯜ ꯑꯁꯤ ꯑꯍꯜ ꯂꯃꯟꯁꯤꯡꯅ ꯊꯝꯕꯤꯔꯝꯕꯅ ꯃꯔꯝ ꯑꯣꯏꯔꯒ ꯄꯨꯋꯥꯔꯤꯗ ꯑꯗꯨꯒꯨꯝꯂꯕ ꯀꯣꯛꯂꯔꯣꯏꯗꯕ ꯑꯗꯨꯒꯨꯝꯂꯕ ꯍꯤꯁꯇꯣꯔꯤꯀꯦꯜ ꯑꯣꯏꯒꯗꯕ ꯂꯣꯟ ꯑꯃ ꯑꯣꯏꯗꯨꯅ ꯑꯗꯨꯃꯛ ꯂꯩꯍꯧꯔꯒꯅꯤ ꯑꯁꯤꯒꯨꯝꯂꯕ ꯂꯣꯜ ꯑꯁꯤ ꯆꯥꯎꯈꯠꯅꯕ ꯍꯣꯠꯅꯕꯗ ꯏꯔꯝꯗꯝ ꯑꯁꯤꯗꯒꯤ ꯂꯩꯕꯤꯔꯤꯕ ꯏꯔꯝꯗꯝ ꯄ꯭ꯔꯖꯥꯁꯤꯡꯅ ꯑꯃꯗꯤ ꯑꯍꯜ ꯂꯃꯟ ꯀꯌꯥꯅ ꯌꯥꯝꯅ ꯋꯥꯅ ꯑꯩꯈꯣꯏꯒꯤ ꯂꯣꯜ ꯑꯁꯤ ꯑꯇꯣꯞ ꯑꯇꯣꯞꯄꯁꯤꯡꯡꯒꯤ ꯂꯣꯜꯁꯤꯡꯒ ꯊꯣꯡ ꯃꯥꯟꯅꯅ ꯃꯃꯤꯡ ꯂꯩꯅꯕ ꯍꯣꯠꯅꯕꯒꯤ ꯊꯧꯗꯥꯡ ꯀꯌꯥ ꯂꯧꯔꯒ ꯉꯁꯤꯐꯥꯎꯕ ꯃꯅꯤꯄꯨꯔꯤ ꯂꯣꯜ ꯑꯁꯤꯕꯨ ꯃꯄꯨꯡ ꯐꯥꯅ ꯑꯗꯨꯃꯛ ꯂꯩꯔꯤ